ꯑꯩꯈꯣꯏ ꯈꯨꯡꯒꯪꯗ ꯂꯣꯛ ꯊꯨꯡꯂꯛꯄ ꯃꯇꯝꯗ ꯐꯅꯕ ꯃꯃꯤꯡ ꯂꯩꯔꯕ ꯍꯤꯗꯥꯛ ꯈꯔꯗꯤ ꯅꯣꯡꯃꯥꯡꯈꯥ ꯑꯗꯒꯤꯗꯤ ꯄꯦꯔꯨꯛ ꯄꯦꯔꯨꯛ ꯃꯦꯠꯄꯁꯨ ꯑꯗꯨꯝ ꯆꯥꯅꯩ ꯑꯗꯨꯒ ꯂꯩꯕꯨꯡ ꯈꯥꯡꯉꯥ ꯑꯗꯒꯤ ꯀꯔꯤ ꯅꯣꯡꯃꯥꯡꯈꯥ ꯂꯩꯕꯨꯡ ꯈꯥꯡꯉꯥ ꯑꯁꯤꯒꯨꯝꯕꯁꯦ ꯑꯩꯈꯣꯏ ꯑꯗꯨꯝ ꯁꯤꯖꯤꯟꯅꯩ ꯑꯗꯨꯒ ꯅꯣꯡꯃꯥꯡꯈꯥꯁꯦ ꯊꯣꯡꯂꯒꯁꯨ ꯆꯥꯟꯅꯩ ꯑꯗꯒꯤꯗꯤ ꯑꯩꯈꯣꯏꯅ ꯀꯔꯤ ꯍꯥꯏꯁꯤꯔꯥ ꯀꯔꯤ ꯍꯥꯎꯆꯛ ꯍꯥꯎꯆꯛ ꯍꯥꯏꯕ ꯄꯣꯠ ꯑꯃꯁꯨ ꯑꯩꯈꯣꯏꯅ ꯑꯗꯨꯝ ꯊꯣꯡꯂꯒ ꯆꯥꯔꯒꯗꯤ ꯂꯣꯛ ꯊꯨꯡꯕ ꯐꯩ ꯍꯥꯏꯗꯅ ꯁꯤꯖꯤꯟꯅꯩ ꯑꯍꯟꯁꯤꯡ ꯂꯩꯔꯝꯕꯗꯨꯅ ꯑꯗꯨꯝ ꯇꯥꯛꯄꯤꯔꯝꯕꯗꯩ ꯑꯩꯈꯣꯏ ꯑꯗꯨꯝ ꯁꯤꯖꯤꯟꯅꯩ ꯀꯔꯤꯒꯨꯝꯕ ꯑꯗꯨ ꯆꯥꯕꯗꯨꯗ ꯑꯩꯈꯣꯏꯅ ꯁꯨꯝ ꯊꯨꯡꯕꯗꯣ ꯐꯠꯇ꯭ꯔꯒꯗꯤ ꯑꯩꯈꯣꯏꯅ ꯏꯁꯤꯡ ꯑꯁꯥꯕ ꯊꯛꯄ ꯑꯗꯣ ꯏꯁꯤꯡ ꯑꯁꯥꯕꯗꯣ ꯊꯛꯄ ꯑꯗꯨꯒ ꯑꯃꯨꯛꯁꯨ ꯑꯃꯨꯛ ꯍꯤꯗꯥꯛꯁꯤꯡꯗꯨꯁꯨ ꯆꯥꯅ ꯆꯥꯅ ꯑꯩꯈꯣꯏꯅ ꯈꯤꯇꯪ ꯍꯦꯟꯖꯤꯜꯂꯛꯂꯒꯗꯤ ꯈꯣꯡ ꯈꯨꯠ ꯂꯨꯝꯅ ꯊꯝꯕ ꯑꯗꯒꯤꯗꯤ ꯀꯅꯥꯒꯨꯝꯕꯁꯦ ꯅꯨꯡꯁꯤꯠ ꯑꯏꯪꯕꯅ ꯐꯨꯍꯟꯗꯅꯕ ꯍꯣꯠꯅꯕ ꯑꯁꯤꯒꯨꯝꯕꯁꯦ ꯌꯥꯝ ꯁꯤꯖꯤꯟꯅꯩ ꯑꯗꯣ ꯑꯩꯈꯣꯏ ꯑꯗꯨꯗꯒꯤ ꯀꯔꯤꯒꯨꯝꯕ ꯑꯩꯈꯣꯏꯅ ꯍꯦꯟꯗ ꯍꯦꯟꯖꯜꯂꯛꯂꯒꯅ ꯃꯅꯥꯛꯇ ꯂꯩꯕ ꯀꯩꯅꯣꯒꯨꯝꯕ ꯃꯥꯏꯕ ꯍꯥꯏꯇꯥꯔꯦ ꯂꯥꯏꯌꯦꯡꯕꯤꯕ ꯀꯅꯥꯒꯨꯝꯕꯒꯤ ꯃꯅꯥꯛꯇ ꯆꯠꯂꯒ ꯃꯣꯏꯅ ꯁꯦꯝꯕ ꯍꯤꯗꯥꯛꯇꯣ ꯑꯩꯈꯣꯏ ꯑꯗꯨꯝ ꯁꯤꯖꯤꯟꯅꯩ ꯑꯗꯨꯒ ꯑꯩꯈꯣꯏ ꯐꯅꯅꯕ ꯑꯗꯨꯝ ꯃꯇꯝ ꯈꯔꯗꯤ ꯑꯗꯨꯝ ꯆꯪꯉꯦ ꯑꯗꯨ ꯆꯪꯂꯒꯁꯨ ꯐꯥꯈꯤꯕꯁꯨ ꯃꯌꯥꯝ ꯌꯥꯎꯑꯦ